ꯑꯩꯒꯤ ꯆꯥꯎꯊꯣꯛꯅꯤꯡꯉꯥꯏꯒꯤ ꯑꯣꯏꯔꯕꯗꯤ ꯏꯃꯥ ꯏꯄꯥ ꯑꯁꯤ ꯌꯥꯝꯅ ꯆꯥꯎꯊꯣꯛ ꯆꯅꯤꯡꯉꯥꯏꯒꯤ ꯑꯣꯏ ꯃꯔꯝꯗꯤ ꯏꯃꯥ ꯏꯄꯥ ꯂꯩꯕꯤꯔꯝꯕꯒꯤꯗꯃꯛꯇ ꯑꯩꯁꯨ ꯂꯩꯕꯅꯤ ꯃꯔꯝ ꯑꯁꯤꯅ ꯏꯃꯥ ꯏꯄꯥꯕꯨ ꯌꯥꯝꯅ ꯂꯨꯅ ꯈꯟꯖꯩ ꯏꯃꯥ ꯏꯄꯥꯕꯨ ꯃꯤꯠꯅ ꯎꯕ ꯑꯅꯤꯁꯨꯕ ꯏꯁꯣꯔꯅꯤ ꯍꯥꯏꯅ

ꯑꯩꯅ ꯏꯃꯥ ꯏꯄꯥꯅ ꯄꯣꯛꯄꯤꯔꯛꯄꯒꯤꯗꯃꯛꯇ ꯇꯧꯕ ꯏꯃꯥꯟꯅꯕ ꯏꯃꯥꯟꯅꯕꯤ ꯀꯌꯥꯒꯤ ꯃꯔꯛꯇ ꯇꯤꯟꯕꯁꯨ ꯐꯪꯉꯤ ꯃꯍꯩ ꯇꯝꯕꯁꯨ ꯐꯪꯉꯤ ꯑꯗꯨꯒ ꯃꯐꯝ ꯑꯃꯗꯒꯤ ꯃꯐꯝ ꯑꯃꯗ ꯆꯠꯄ ꯀꯣꯏꯕ ꯂꯥꯡꯕ ꯕꯤꯖꯤꯅꯦꯁꯀꯤ ꯂꯝꯗ ꯄꯥꯔꯁꯣꯅꯦꯜ ꯊꯧꯗꯣꯛ ꯀꯌꯥꯁꯨ ꯊꯦꯡꯅꯩ ꯃꯐꯝ ꯃꯇꯝ ꯄꯨꯝꯅꯃꯛꯇ ꯏꯃꯥ ꯏꯄꯥꯒꯤ ꯃꯆꯥꯅꯤ ꯍꯥꯏꯅ ꯆꯥꯎꯊꯣꯛꯆꯩ ꯃꯔꯝ ꯑꯁꯤꯅ ꯑꯩꯅ ꯃꯈꯣꯏꯒꯤ ꯗꯃꯛꯇ ꯆꯥꯎꯊꯣꯛꯆꯔꯤꯕꯅꯤ